ꯁꯍꯔ ꯑꯃꯗꯤ ꯈꯨꯡꯒꯪꯒꯤ ꯈꯦꯠꯅꯕ ꯍꯥꯏꯔꯒꯗꯤ ꯈꯨꯡꯒꯪꯗꯗꯤ ꯂꯧꯎ ꯁꯤꯉꯨꯕꯅ ꯃꯣꯏꯒꯤ ꯁꯤꯟꯐꯝ ꯑꯣꯏ ꯁꯍꯔꯗꯅ ꯍꯥꯏꯗꯤ ꯕꯤꯖꯤꯅꯦꯁ ꯑꯗꯨꯗꯒꯤ ꯒꯃꯦꯟ ꯖꯣꯕ ꯅ ꯃꯔꯨꯑꯣꯏꯕ ꯁꯤꯟꯐꯝꯅꯤ ꯁ ꯁꯍꯔꯗꯅ ꯃꯥꯒꯤ ꯐꯔꯇꯤꯂꯤꯇꯤ ꯔꯦꯠꯁꯦ ꯌꯥꯝ ꯅꯦꯝꯃꯤ ꯑꯗꯨꯒ ꯔꯨꯔꯦꯜꯗꯗꯤ ꯐꯔꯇꯤꯂꯤꯇꯤ ꯔꯦꯠꯁꯦ ꯌꯥꯝ ꯋꯥꯡꯉꯤ ꯑꯦꯖꯨꯒꯦꯁꯟꯒꯤ ꯍꯥꯏꯔꯒꯅ ꯈꯨꯡꯒꯪꯒꯤꯗꯤ ꯅꯦꯝꯃꯦ ꯑꯗꯨꯒ ꯁꯍꯔꯗꯗꯤ ꯋꯥꯡꯉꯦ ꯑꯅꯝꯕꯅ ꯑꯔꯕ ꯁꯍꯔꯗꯗꯤ ꯏꯟꯗꯁꯇ꯭ꯔꯤꯌꯦꯜ ꯏꯟꯗꯁꯇ꯭ꯔꯤꯌꯦꯜ ꯑꯣꯏꯅ ꯂꯩ ꯑꯗꯨꯒ ꯔꯨꯔꯦꯜꯗꯅ ꯑꯦꯒ꯭ꯔꯤꯀꯜꯆꯔꯦꯜ ꯔꯣꯝꯗ ꯑꯣꯏꯅ ꯂꯣꯏꯅ ꯆꯪꯁꯜꯂꯤ